ꯍꯜꯂꯣ ꯀꯅꯥ ꯑꯣꯏꯕꯤꯔꯕꯒꯦ ꯑ ꯃꯥꯅꯦ ꯀꯔꯤ ꯍꯥꯏꯕꯤꯒꯗꯕ

ꯑ ꯑ ꯎꯝ ꯍꯥꯏꯕꯤꯌꯨ

ꯑ ꯑ ꯑꯗꯨꯝ ꯑꯩꯈꯣꯏꯒꯤꯗꯤ ꯌꯨꯝꯗꯧꯅ ꯂꯩꯕꯅꯤꯅ ꯑꯗꯨꯝ ꯑꯦꯕꯥꯏꯂꯦꯕꯜꯅꯦ ꯍꯥꯏꯇꯥꯔꯦ ꯑꯗꯨ ꯄꯨꯡ ꯇꯔꯦꯠ ꯅꯤꯄꯥꯟꯗꯒꯤ ꯑꯗꯨꯝ ꯍꯥꯡꯉꯤ ꯑꯗꯨꯝ ꯌꯥꯒꯅꯤ ꯑ ꯑ